ꯍꯂꯣ ꯇꯥꯏ ꯇꯥꯏ ꯅꯨꯡꯉꯥꯏꯔꯤꯕ꯭ꯔꯣ ꯑꯩꯁꯨ ꯅꯨꯡꯉꯥꯏ ꯍꯥꯏꯕ ꯇꯥꯔꯦ ꯁꯨꯝ ꯅꯃꯥꯟꯅꯕꯗꯤ ꯀꯔꯤ ꯇꯧꯔꯤ ꯅꯥꯗꯦꯀꯣ ꯎꯝ

ꯍꯣꯏ ꯁ꯭ꯇꯦꯠ ꯔꯤꯀꯣꯛꯅꯥꯖ ꯑꯣꯏꯈ꯭ꯔꯕꯅꯦ ꯍꯣꯔꯇꯤꯀꯜꯆꯔ ꯗꯤꯄꯥꯔꯠꯃꯦꯟꯅ ꯏꯁꯄꯣꯟꯁꯔ ꯇꯧꯕꯅꯦ ꯃꯈꯣꯏꯒꯤꯗꯣ ꯅꯪ ꯅꯪ ꯆꯠꯅꯤꯡꯕ꯭ꯔꯣ ꯎꯝ ꯎꯝ ꯀꯆꯥꯏꯁꯨ ꯃꯐꯝ ꯌꯥꯝ ꯐꯖꯕꯅꯦ ꯑꯩꯈꯣꯏ ꯆꯠꯁꯦ ꯍꯥꯏꯔꯗꯤ ꯄ꯭ꯂꯥꯟ ꯇꯧꯕ ꯌꯥꯏꯗꯅ ꯃꯈꯣꯏꯒꯤ ꯐꯦꯁꯇꯤꯚꯦꯜꯁꯤ ꯑꯁ ꯐꯦꯕ꯭ꯋꯥꯔꯤꯗꯔꯥ ꯇꯧꯕꯒꯨꯝꯅ ꯎꯝ ꯎꯝ ꯑꯗꯨ ꯑꯗꯨ ꯃꯇꯝꯗ ꯃꯥꯜꯂꯦ ꯂꯦꯃꯟ ꯎꯁ ꯑꯩ ꯐꯖꯅ ꯅꯤꯡꯁꯤꯡꯂꯗꯤ ꯅꯤꯡꯁꯤꯡꯒꯦ ꯐꯦꯕ꯭ꯋꯥꯔꯤꯂꯥ ꯂꯦꯃꯟ ꯌꯥꯝ ꯑꯁ ꯑꯁ ꯐꯦꯕ꯭ꯋꯥꯔꯤ ꯅꯠꯇ ꯃꯥꯜꯂꯦꯗ ꯂꯦꯃꯟꯗꯣ ꯂꯦꯃꯟ ꯍꯨꯖꯤꯛ ꯑꯁ ꯑꯦ ꯐꯦꯕ꯭ꯋꯥꯔꯤꯔꯥ ꯅꯣꯕꯦꯝꯕꯔꯔꯥ ꯑꯩ ꯑꯗꯨ ꯑꯗꯨꯗꯤ ꯀꯥꯎꯕꯗꯤ ꯀꯥꯎꯔꯦ ꯃꯤ ꯑꯇꯩꯗ ꯍꯪꯉꯒ ꯑꯗꯨꯗꯤ ꯈꯪꯒꯅꯤ ꯍꯣꯏ ꯍꯣꯏ ꯆꯠꯁꯦ ꯑꯗꯨ ꯆꯠꯂꯗꯤ ꯅꯨꯡꯉꯥꯏꯒꯅꯤ ꯃꯐꯝ ꯑꯗꯨꯒ ꯑꯩꯒꯤ ꯃꯔꯨꯞꯁꯤꯡꯁꯨ ꯌꯥꯝ ꯂꯩꯗ ꯀꯆꯥꯏꯗꯒꯤ ꯅꯈꯣꯏ ꯃꯅꯤꯄꯨꯔ ꯌꯨꯅꯤꯚꯔꯁꯤꯇꯤ ꯇꯝꯃꯤꯟꯅꯕꯁꯤꯡꯗꯣ ꯃꯣꯏ ꯑꯁꯤ ꯏꯝꯐꯥꯜꯗꯒꯤ ꯎꯈ꯭ꯔꯨꯜꯗꯒꯤ ꯀꯆꯥꯏ ꯆꯪꯕꯁꯤ ꯑꯁ ꯐꯤꯞꯇꯤ ꯁꯤꯛꯁꯇꯤ ꯀꯤꯂꯣꯃꯤꯇꯔ ꯑꯣꯏꯔꯝꯒꯅꯤ ꯎꯝ ꯎꯝ ꯄꯨꯡ ꯑꯅꯤꯗꯤ ꯄꯨꯡ ꯑꯃ ꯃꯈꯥꯏꯒꯨꯝꯕ ꯆꯪꯉꯤ ꯑꯁ ꯄꯨꯡ ꯑꯃ ꯃꯈꯥꯏꯒꯨꯝꯕ ꯄꯨꯡ ꯑꯅꯤꯗꯤ ꯆꯪꯒꯅꯤ ꯂꯝꯕꯤꯗꯨ ꯅꯨꯡꯉꯥꯏ ꯃꯈꯣꯏꯁꯨ ꯕ꯭ꯂꯦꯛ ꯇꯣꯞꯅꯦ ꯍꯣꯏ ꯕ꯭ꯂꯦꯛ ꯇꯣꯞꯄꯤꯡꯅꯦ ꯎꯝ ꯑꯌꯥꯝꯕꯗꯤ ꯂꯦꯃꯟꯅꯤꯗ ꯑꯗꯨꯒ ꯂꯣꯀꯦꯜ ꯄ꯭ꯔꯣꯗꯛꯁꯤꯡꯁꯨ ꯊꯝꯕ ꯃꯥꯜꯂꯦ ꯑꯩꯁꯨ ꯆꯠꯄꯗꯤ ꯀꯆꯥꯏꯗꯤ ꯆꯠꯈ꯭ꯔꯦ ꯑꯗꯨꯒ ꯐꯦꯁꯇꯤꯚꯦꯜꯗꯨꯗꯤ ꯆꯪꯗꯕꯀꯣ ꯆꯠꯇꯕ ꯑꯗꯨꯒ ꯑꯩꯒꯤ ꯃꯔꯨꯞꯁꯤꯡꯅ ꯐꯣꯇꯣ ꯃꯈꯣꯏꯒꯤ ꯏꯁꯇꯦꯇꯁꯇ ꯊꯥꯒꯠꯄ ꯎꯕꯗ ꯂꯦꯃꯟꯒ ꯂꯣꯀꯦꯜ ꯄ꯭ꯔꯗꯛꯇꯨꯁꯨ ꯄꯨꯔꯛꯑꯦ ꯃꯈꯣꯏ ꯑꯁ ꯂꯦꯃꯟ ꯀꯆꯥꯏꯒꯤ ꯂꯦꯃꯟꯗꯤ ꯇꯣꯉꯥꯟꯕꯨꯗꯤ ꯇꯣꯉꯥꯟꯕꯅꯤꯀꯣ ꯖꯤ ꯑꯥꯏ ꯖꯤ ꯑꯥꯏ ꯇꯦꯛꯁꯨ ꯐꯪꯈ꯭ꯔꯕꯅꯦ ꯃꯈꯣꯏꯒꯤ ꯂꯦꯃꯟꯁꯦ ꯍꯣꯏ ꯀꯆꯥꯏꯁꯤ ꯃꯈꯣꯏꯒꯤ ꯂꯦꯟꯏꯁꯀꯦꯞ ꯍꯥꯏꯁꯤꯔꯥ ꯀꯔꯤ ꯍꯥꯏꯒꯅꯤ ꯋꯤꯟꯇꯔꯗꯗꯤ ꯑꯌꯨꯛꯗ ꯄꯨꯡ ꯅꯤꯄꯥꯟ ꯇꯔꯥꯒꯨꯝꯕꯗ ꯁꯟ ꯑꯩꯈꯣꯏꯒꯤ ꯁꯟꯂꯥꯏꯠꯁꯦ ꯐꯪꯕꯅꯦ ꯀ꯭ꯂꯥꯎꯠ ꯌꯥꯝ ꯀ꯭ꯂꯥꯎꯗꯤ ꯑꯣꯏꯌꯦꯕ ꯋꯤꯟꯇꯔꯗꯗꯤ ꯃꯈꯣꯏꯅ ꯍꯥꯏ ꯑꯗꯨꯒꯤꯗꯃꯛꯅꯦ ꯆꯝꯄ꯭ꯔꯥ ꯐꯕꯁꯦ ꯍꯥꯏꯅꯀꯣ ꯎꯝ ꯀ꯭ꯂꯥꯎꯗꯤ ꯎꯝ ꯃꯣꯏꯆꯔꯅ ꯑꯣꯏꯔꯝꯒꯅꯤ ꯍꯥꯏꯕ ꯃꯈꯣꯏꯗ ꯂꯦꯃꯟ ꯌꯥꯝ ꯐꯖꯕꯁꯦ ꯀꯣ ꯃꯈꯣꯏꯒꯤ ꯇꯦꯁꯇꯨ ꯈꯔ ꯇꯣꯉꯥꯟꯕꯅꯦ ꯂꯦꯃꯟ ꯂꯦꯃꯟ ꯃꯤꯁ ꯀꯟꯇꯦꯁꯇꯤ ꯂꯩꯇꯦ ꯑꯗꯨꯒ ꯇꯥꯡꯈꯨꯜ ꯑꯐꯥꯎꯕ ꯑꯥꯔꯇꯤꯁꯁꯤꯡꯅ ꯏꯁꯩ ꯁꯛꯀꯅꯤ ꯑꯗꯨ ꯑꯥꯔꯇꯤꯁ ꯏꯁꯩ ꯁꯛꯄ ꯍꯩꯕꯁꯤꯡꯗꯣ ꯑꯗꯨ ꯃꯈꯣꯏ ꯂꯥꯛꯂꯒ ꯏꯁꯩ ꯁꯛꯀꯅꯤ ꯀꯨꯝꯁꯤꯗꯤ ꯐꯖꯅ ꯄꯥꯡꯊꯣꯛꯀꯗꯕ ꯃꯥꯜꯂꯦ ꯃꯈꯣꯏꯅ ꯄ꯭ꯔꯣꯒ꯭ꯔꯥꯝꯁ ꯍꯧꯖꯤꯛꯇꯤ ꯄ꯭ꯔꯣꯒ꯭ꯔꯥꯝ ꯊꯣꯛꯄꯗꯤ ꯊꯣꯛꯇ꯭ꯔꯤ ꯑꯗꯨꯒ ꯃꯈꯣꯏꯅ ꯍꯥꯏꯅꯕꯗꯣ ꯃꯈꯣꯏꯅ ꯁꯨꯝ ꯇꯧꯅꯤ ꯁꯨꯝ ꯇꯧꯅꯤ ꯍꯥꯏꯕꯗꯣ ꯑꯩꯒꯤ ꯃꯔꯨꯞꯁꯤꯡ ꯇꯥꯔꯒ ꯌꯥꯝ ꯅꯨꯡꯉꯥꯏꯗ ꯄ꯭ꯔꯣꯒ꯭ꯔꯥꯝꯃ ꯃꯥꯡꯒꯗꯧꯔꯦ ꯃꯈꯣꯏꯗ ꯑ

ꯎꯝ ꯇꯥꯔꯦ ꯇꯥꯔꯦ

ꯎꯝ ꯍꯣꯏ ꯍꯣꯏꯅꯦ ꯍꯣꯏꯅꯦ ꯆꯨꯝꯃꯦ ꯃꯈꯣꯏꯗꯁꯨ ꯎꯝ ꯃꯈꯣꯏ ꯂꯝꯗ ꯚꯦꯜꯒꯝꯒꯨꯝꯅ ꯄꯨꯔꯥ ꯒ꯭ꯔꯥꯁ ꯊꯣꯛꯔꯒꯀꯣ ꯌꯥꯝ ꯆꯥꯎꯕ ꯂꯩꯕꯅꯦ ꯒ꯭ꯔꯥꯁ ꯀꯥꯞꯄ ꯐꯒꯗ꯭ꯔꯥ ꯑꯗꯨꯁꯨ ꯀꯣꯏꯕ ꯆꯠꯄ ꯌꯥꯏ ꯎꯝ ꯎꯝ ꯍꯣꯏ

ꯍꯣꯏ ꯑꯗꯨ ꯄ꯭ꯔꯣꯒꯥꯝꯗꯨ ꯊꯣꯛꯈ꯭ꯔꯗꯤ ꯑꯩ ꯍꯥꯏꯔꯛꯀꯦꯀꯣ ꯁꯣꯏꯗꯅ ꯆꯠꯁꯤꯀꯣ ꯑꯥ ꯊꯝꯒꯦ ꯊꯝꯒꯦ ꯎꯝ ꯊꯝꯃꯦ ꯊꯝꯃꯦ ꯑꯥ